ꯍꯜꯂꯣ ꯑꯣ ꯁꯤ ꯄꯥꯏꯕꯤꯔꯤꯁꯤ ꯑꯩꯈꯣꯏꯒꯤ ꯇꯦꯛꯁꯤ ꯁꯔꯚꯤꯁ ꯀ ꯆꯥꯎꯕ ꯇꯦꯛꯁꯤ ꯁꯔꯚꯤꯁꯀꯤ ꯑꯣꯏꯕꯤꯔꯕ꯭ꯔꯥ ꯑꯩ ꯑꯩ ꯀꯩꯅꯣ ꯃꯌꯥꯡꯂꯥꯝꯕꯝ ꯑꯩ ꯃꯌꯥꯡꯂꯥꯝꯕꯝ ꯇꯣꯝꯕ ꯀꯧꯋꯦ ꯑꯩ ꯀꯛꯆꯤꯡ ꯈꯨꯟꯌꯥꯏ ꯂꯩꯀꯥꯏꯗꯒꯤꯅꯦ ꯑꯗꯨ ꯑꯩꯈꯣꯏ ꯍꯌꯦꯡ ꯍꯌꯦꯡ ꯗꯦꯠ ꯐꯣꯔꯇꯤꯟ ꯐꯦꯕꯋꯥꯔꯤ ꯁꯤꯗ ꯃꯣꯏꯔꯥꯡ ꯂꯣꯛꯇꯥꯛ ꯄꯥꯠꯁꯦ ꯑꯩꯈꯣꯏ ꯀꯣꯏꯕ ꯆꯠꯅꯤꯡꯉꯦ ꯄꯤꯛꯅꯤꯛ ꯑꯃ ꯑꯣꯏꯅ ꯆꯠꯅꯤꯡꯉꯦ ꯑꯩꯈꯣꯏ ꯏꯃꯨꯡ ꯃꯅꯨꯡꯁꯦ ꯑꯩꯈꯣꯏ ꯃꯤ ꯇꯔꯥꯃꯨꯛ ꯌꯥꯎꯒꯅꯤꯀꯣ ꯑꯩꯈꯣꯏ ꯐꯦꯃꯤꯂꯤꯒꯤ ꯑꯗꯒꯤ ꯑꯩ ꯑꯩꯈꯣꯏ ꯆꯥꯛ ꯑꯩꯈꯣꯏꯒꯤ ꯆꯥꯛ ꯊꯣꯡꯅꯤꯡꯉꯥꯏ ꯀꯣꯜ ꯂꯤꯛ ꯀꯔꯤ ꯀꯔꯤ ꯄꯨꯒꯗꯧꯕ ꯑꯗꯨꯒꯨꯝꯕꯁꯨ ꯌꯥꯝ ꯂꯩꯀꯣ ꯑꯗꯨꯒꯨꯝꯕꯁꯨ ꯌꯥꯎꯒꯅꯤ ꯑꯗꯒꯤ ꯑꯩꯈꯣꯏ ꯑꯌꯨꯛꯀꯤ ꯄꯨꯡ ꯅꯤꯄꯥꯟ ꯑꯗꯨꯋꯥꯏꯗꯒꯤ ꯊꯣꯛꯑꯒ ꯍꯣꯔꯦꯟ ꯄꯨꯂꯞ ꯂꯣꯏꯔꯒ ꯅꯨꯃꯤꯗꯥꯡꯒꯤ ꯄꯨꯡ ꯃꯥꯄꯟꯒꯤ ꯃꯃꯥꯡꯗꯗꯤ ꯑꯩꯈꯣꯏ ꯌꯨꯝ ꯌꯧꯅꯤꯡꯉꯤ ꯑꯗꯨꯒꯨꯝꯕꯒꯤ ꯄ꯭ꯂꯥꯟ ꯑꯃ ꯂꯩꯀꯣ ꯑꯗꯒꯤ ꯑꯩꯈꯣꯏꯒꯤ ꯑꯩꯈꯣꯏ ꯅꯪꯅ ꯂꯧꯈꯠꯂꯒꯦ ꯍꯥꯏꯔꯗꯤ ꯑꯩꯈꯣꯏ ꯀꯛꯆꯤꯡ ꯈꯨꯟꯌꯥꯏ ꯂꯩꯀꯥꯏꯁꯤ ꯁꯤ ꯄꯤ ꯑꯥꯏ ꯑꯣꯐꯤꯁꯒꯤ ꯍꯦꯛ ꯑꯣꯄꯣꯖꯤꯠꯇꯗꯤ ꯑꯗꯨꯗꯒꯤ ꯑꯩꯈꯣꯏ ꯄꯤꯛ ꯎꯞ ꯄꯣꯏꯟ ꯑꯩꯈꯣꯏ ꯑꯗꯨꯗꯩ ꯂꯧꯈꯠꯄ ꯌꯥꯒꯅꯤ ꯑꯗꯒꯤ ꯑꯗꯨꯒꯤ ꯑꯗꯨꯒꯤ ꯆꯥꯟꯅꯒꯗꯧꯕ ꯑꯩꯈꯣꯏꯒꯤ ꯃꯤ ꯇꯔꯥꯒꯨꯝꯕ ꯑꯗꯒꯤ ꯒꯥꯔꯤꯒꯤ ꯑꯨꯈꯣꯏꯒꯤ ꯄꯣꯠ ꯆꯩ ꯊꯣꯡꯅꯉꯥꯏ ꯀꯣꯟꯂꯤꯛ ꯀꯩꯀꯩ ꯄꯨꯕ ꯌꯥꯕ ꯒꯥꯔꯤ ꯑꯃꯈꯛꯇꯪ ꯁꯤꯟꯕꯤꯕ ꯌꯥꯒꯗ꯭ꯔꯥ ꯎꯝ ꯍꯣꯏ ꯑꯗꯨꯅꯦ ꯑꯩꯈꯣꯏꯒꯤ ꯄꯨꯜꯂꯞ ꯁꯤꯟꯕꯤꯗꯅ ꯑꯗꯨ ꯑꯩꯈꯣꯏ ꯁꯤꯗ ꯄꯤꯛ ꯎꯞ ꯇꯧꯔꯒ ꯑꯗꯨ ꯃꯣꯏꯔꯥꯡ ꯆꯠꯅꯉꯥꯏꯅꯦ ꯅꯨꯡꯉꯥꯏꯖꯔꯦ ꯅꯨꯡꯉꯥꯏꯖꯔꯦ ꯊꯝꯖꯔꯦ